ꯑꯉꯥꯡꯈꯣꯏꯒꯤ ꯃꯃꯥ ꯃꯄꯥ ꯁꯛꯄ ꯀꯥꯟꯗ ꯅꯨꯡꯊꯤꯟ ꯆꯨꯞꯄ ꯆꯨꯛꯇ ꯁꯥꯟꯅꯕ ꯌꯥꯔꯣꯏ ꯍꯥꯏꯒꯗꯕꯁꯦ ꯀꯔꯤ ꯃꯔꯝꯒꯤꯔ ꯍꯥꯏꯌꯣ ꯍꯥꯏꯔꯗꯤ ꯑꯉꯥꯡ ꯑꯗꯨ ꯅꯨꯡꯊꯤꯟ ꯆꯨꯞꯄ ꯅꯨꯡꯁꯥ ꯃꯊꯛꯇ ꯅꯨꯡꯁꯥ ꯃꯈꯥꯗ ꯁꯥꯟꯅꯕ ꯀꯥꯟꯗ ꯅꯨꯡꯁꯥ ꯑꯁꯨꯛ ꯁꯥꯈ꯭ꯔ ꯃꯇꯝꯗ ꯁꯥꯟꯅꯕ ꯀꯥꯟꯗ ꯃꯣꯏ ꯃꯀꯣꯛ ꯆꯤꯛꯄ ꯌꯥꯎꯔꯛꯀꯅꯤ ꯀꯣꯛ ꯅꯥꯕ ꯌꯥꯎꯔꯛꯀꯅꯤ ꯑꯗꯨ ꯁꯥꯏꯅꯁ ꯄ꯭ꯔꯣꯕ꯭ꯂꯦꯝ ꯂꯩꯕ ꯈꯣꯏꯅ ꯑꯍꯤꯡꯗ ꯃꯣꯏ ꯅꯥꯇꯣꯟ ꯏ ꯊꯣꯛꯂꯛꯄ ꯌꯥꯎꯒꯅꯤ ꯑꯗꯨꯅ ꯐꯤꯕꯔ ꯇꯧꯔꯛꯄꯁꯨ ꯌꯥꯎꯒꯅꯤ ꯑꯗꯨꯅ ꯅꯨꯡꯁꯥꯗ ꯅꯨꯃꯤꯠ ꯆꯨꯞꯄ ꯆꯨꯞꯄ ꯁꯥꯟꯅꯕꯁꯦ ꯐꯠꯇꯦ ꯍꯥꯏꯕꯅꯤ